ꯍꯂꯣ ꯍꯥ ꯑꯥ ꯑꯩꯁꯦ ꯂꯝ ꯀꯣꯏꯕ ꯂꯥꯛꯄꯅꯦ ꯑꯗ ꯑꯩꯅ ꯈꯪꯗꯕ ꯈꯔ ꯂꯩꯕ ꯑꯗꯨꯗꯨꯒꯤ ꯍꯪꯖꯒꯦꯅ ꯍꯪꯖꯒꯦꯅ ꯇꯧꯕ ꯒꯨꯍꯥꯇꯤꯗꯒꯤ ꯑꯥ ꯀꯩꯅꯣ ꯕꯥꯔꯨꯅꯤꯗꯣ ꯑꯗꯨ ꯆꯤꯡ ꯀꯥꯒꯦ ꯇꯧꯕ ꯑꯗꯨꯗꯨꯒꯤ ꯇ꯭ꯔꯦꯀꯤꯡ ꯂꯥꯛꯄ ꯍꯥꯏ ꯇꯥꯔꯦ ꯑꯧ ꯁꯖꯤꯕꯨ ꯍꯥꯏꯁꯦ ꯀꯩꯅꯣ ꯈꯪꯗꯤꯌꯦ ꯑꯩꯗꯤ ꯈꯪꯉꯦ ꯈꯪꯗꯦ ꯆꯩꯔꯥꯎꯕꯗꯨ ꯈꯪꯉꯦ ꯎꯝ ꯑꯧ ꯇꯥꯖꯩ ꯎꯝ ꯇꯥꯏꯌꯦ ꯇꯥꯏꯌꯦ ꯑꯧ ꯏꯝꯐꯥꯜꯗ ꯌꯧꯔꯛꯑꯦ ꯏꯝꯐꯥꯜꯒꯤ ꯍꯣꯇꯦꯜꯗ ꯂꯩꯌꯦ ꯀꯩꯅꯣꯗ ꯕꯤ ꯑꯣ ꯁꯤꯒꯤ ꯍꯣꯇꯦꯜ ꯑꯃꯗ ꯅꯤꯔꯃꯂꯥ ꯍꯣꯇꯦꯜꯗ ꯅꯤꯔꯃꯂꯥ ꯍꯣꯇꯦꯜꯗ ꯎꯝ ꯍꯣꯏ ꯑꯥ ꯀꯩꯅꯣꯗ ꯀꯩꯅꯣꯒꯤꯗ ꯅꯍꯥꯟ ꯅꯍꯥꯟ ꯊꯨꯡꯕ ꯅꯍꯥꯟ ꯀꯩꯅꯣꯒꯤꯗ ꯅꯤꯡꯊꯧꯀꯥ ꯅꯨꯃꯤꯠꯇ ꯄꯨꯡ ꯑꯅꯤ ꯑꯗꯥꯏꯗ ꯑꯇꯩ ꯂꯝꯗꯤ ꯆꯠꯇ꯭ꯔꯤꯌꯦ ꯍꯣꯏ ꯐꯦꯃꯤꯂꯤꯒ ꯂꯥꯛꯄꯅꯤ ꯍꯥ ꯑꯥ ꯑꯥ ꯒꯥꯔꯤꯗ ꯀꯥꯕ ꯌꯥꯕ꯭ꯔꯣ ꯌꯥꯝ ꯉꯝꯗꯕ꯭ꯔꯕ ꯎꯝ ꯑꯥ ꯑꯥ ꯎꯝ ꯍꯥꯏꯕ ꯎꯝ ꯑꯥ ꯑꯣ ꯎꯁꯣꯞ ꯀꯠꯅꯕ꯭ꯔꯣ ꯑꯗꯨꯗꯤ ꯀꯔꯤ ꯅꯨꯃꯤꯠꯇ ꯀꯃꯥꯏꯅ ꯎꯝ ꯎꯝ ꯑꯥ ꯑꯥ ꯃꯤ ꯃꯤ ꯃꯉꯥ ꯇꯔꯨꯛꯇꯤ ꯑꯥ

ꯈꯪꯉꯦ ꯈꯪꯉꯦ ꯑꯁꯇꯤ ꯎꯝ ꯑꯥ ꯑꯥ ꯇꯥꯒ꯭ꯔꯦ ꯑꯥ ꯑꯥ ꯎꯝ ꯑꯣ

ꯑꯣ ꯑꯩ ꯍꯧꯖꯤꯛꯁꯦ ꯀꯩꯅꯣꯗ ꯂꯩꯌꯦ ꯆꯤꯡꯃꯩꯔꯣꯡꯗ ꯆꯤꯡꯃꯩꯔꯣꯡꯗ ꯏꯁꯇ꯭ꯔꯤꯠ ꯐꯨꯠ ꯃꯌꯥꯝ ꯂꯩꯗꯅ ꯑꯗ ꯑꯆꯥꯄꯣꯠ ꯆꯥꯕ ꯂꯥꯛꯄ ꯑꯥ ꯇꯥꯕꯤꯌꯦ ꯇꯥꯏꯌꯦ ꯇꯥꯖꯔꯤꯌꯦ ꯑꯥ ꯀꯔꯤ ꯃꯤꯡ ꯀꯧꯒꯦ ꯑꯣ ꯈꯪꯗꯦ ꯑꯩꯗꯤ ꯑꯣ ꯑꯥ

ꯑꯣ ꯑꯥ ꯑꯣ ꯀꯔꯤ ꯍꯥꯏꯕ ꯕꯥꯔꯨꯅꯤꯁꯦ ꯀꯔꯤ ꯀꯔꯤ ꯅꯨꯃꯤꯠꯇ ꯐꯒꯦ ꯍꯨꯝ ꯅꯣꯡꯃꯥꯏꯖꯤꯡꯗ ꯑꯗꯨꯗꯤ ꯅꯣꯡꯃꯥꯏꯖꯤꯡꯗ ꯂꯥꯛꯑꯒꯦ ꯄꯨꯡ ꯀꯌꯥꯗꯒꯤ ꯑꯌꯨꯛ ꯉꯟꯇꯥꯗꯒꯤ ꯊꯧꯗꯣꯔꯛ ꯂꯥꯛꯀꯗ꯭ꯔꯥ ꯀꯃꯥꯏꯅ ꯇꯧꯅꯤ ꯎꯝ ꯁꯪꯒꯣꯝ ꯑꯥ ꯎꯝ ꯇꯥꯏꯌꯦ ꯇꯥꯏꯌꯦ ꯍꯣꯏ ꯍꯥ ꯑꯣ ꯇꯥꯏꯌꯦ ꯇꯥꯏꯌꯦ ꯎꯝ ꯑꯣ ꯑꯧ ꯎꯝ ꯍꯣꯏ ꯂꯥꯛꯀꯦ ꯂꯥꯛꯑꯒꯦ ꯎꯝ ꯁꯟꯗꯦ ꯅꯨꯃꯤꯠꯇ ꯂꯥꯛꯑꯒꯦ ꯑꯌꯨꯛꯇ ꯎꯝ ꯍꯣꯏ ꯍꯣꯏ ꯑꯗꯨꯏꯗꯤ ꯊꯝꯖꯔꯒꯦ ꯑꯗꯨꯏꯗꯤ